ꯑꯩꯅ ꯑꯩꯈꯣꯏ ꯏꯁꯥꯒꯤ ꯂꯣꯟꯗ ꯃꯅꯤꯄꯨꯔꯤ ꯑꯣꯏꯕ ꯌꯨꯇ꯭ꯌꯨꯕ ꯆꯦꯅꯦꯜ ꯍꯥꯏꯔꯒꯗꯤ ꯏꯝꯄꯦꯛ ꯇꯤꯚꯤ ꯑꯥꯏ ꯑꯦꯁ ꯇꯤꯚꯤ ꯅ꯭ꯌꯨꯁ ꯆꯦꯅꯦꯜꯁꯤꯡ ꯑꯗꯨ ꯑꯩ ꯏꯁꯥꯒꯤ ꯃꯅꯤꯄꯨꯔꯤ ꯂꯣꯟꯗ ꯑꯗꯨꯁꯤꯡꯗꯨ ꯑꯩ ꯌꯥꯝ ꯌꯦꯡꯖꯩ ꯑꯗꯨꯒ ꯑꯇꯣꯞꯄ ꯑꯦꯟꯇꯔꯇꯦꯟꯃꯦꯟ ꯄ꯭ꯔꯣꯒ꯭ꯔꯥꯝ ꯑꯇꯣꯞꯄ ꯂꯦꯡꯒ꯭ꯋꯦꯖꯇ ꯍꯥꯏꯔꯒꯗꯤ ꯑꯦꯟꯇꯔꯇꯦꯟꯃꯦꯟ ꯄ꯭ꯔꯣꯒ꯭ꯔꯥꯝꯗꯗꯤ ꯁꯣꯅꯤ ꯂꯥꯏꯐ ꯇꯤꯚꯤꯗ ꯀꯄꯤꯜ ꯁꯔꯃ ꯁꯣ ꯌꯦꯡꯖꯩ ꯑꯗꯒꯤ ꯗꯥꯟꯁ ꯏꯟꯗꯤꯌꯥ ꯗꯥꯟꯁ ꯁꯤꯡꯒꯤꯡ ꯀꯝꯄꯤꯇꯤꯁꯟꯒꯨꯝꯕ ꯑꯗꯨꯒꯨꯝꯂꯕ ꯑꯦꯟꯇꯔꯇꯦꯟꯃꯦꯟ ꯄ꯭ꯔꯣꯒ꯭ꯔꯥꯝꯁꯤꯡ ꯑꯗꯨ ꯑꯩ ꯏꯁꯥꯅ ꯄꯥꯝꯅ ꯌꯦꯡꯖꯩ